ꯏꯁꯩ ꯁꯛꯄ ꯑꯁꯤ ꯌꯥꯝꯅ ꯀꯥꯅꯩ ꯃꯁꯤ ꯌꯥꯝꯅ ꯐꯕ ꯀꯂꯥ ꯑꯃꯅꯤ ꯏꯁꯩ ꯁꯛꯄꯅ ꯃꯔꯝ ꯑꯣꯏꯗꯨꯅ ꯉꯁꯤꯗꯤ ꯋꯥꯈꯜ ꯅꯨꯡꯉꯥꯏꯕ ꯑꯅꯥꯕ ꯃꯌꯥꯝ ꯑꯃꯁꯨ ꯐꯍꯜꯂꯤ ꯏꯁꯩ ꯁꯛꯄ ꯍꯥꯏꯕꯁꯦ ꯏꯁꯣꯔꯅ ꯄꯨꯊꯣꯛꯂꯛꯂꯕ ꯇꯦꯂꯦꯟꯠ ꯑꯃꯅꯤ ꯃꯁꯤꯕꯨ ꯑꯩꯈꯣꯏꯅ ꯌꯥꯝꯅ ꯐꯖꯕ ꯂꯝꯗ ꯁꯤꯖꯤꯟꯅꯗꯨꯅ ꯍꯦꯟꯅ ꯆꯥꯎꯈꯠꯄ ꯂꯩꯕꯥꯛ ꯑꯃ ꯁꯛ ꯇꯥꯛꯅꯕꯗ ꯌꯥꯝꯅ ꯀꯥꯅꯩ ꯉꯁꯤꯗꯤ ꯃꯅꯤꯄꯨꯔꯗꯁꯨ ꯑꯐꯥꯎꯕ ꯁꯩꯁꯛꯄ ꯀꯂꯀꯥꯔ ꯃꯌꯥꯝ ꯑꯃ ꯂꯩꯔꯦ ꯃꯁꯤꯁꯤꯡꯁꯤꯒꯤ ꯏꯁꯩ ꯈꯣꯟꯊꯣꯛ ꯃꯈꯣꯏꯒꯤ ꯁꯛꯂꯤꯕ ꯃꯑꯣꯡ ꯃꯌꯥꯝ ꯑꯁꯤꯅ ꯉꯁꯤꯗꯤ ꯃ꯭ꯌꯨꯖꯤꯛ ꯍꯥꯏꯕꯁꯦ ꯑꯃꯈꯛꯇꯗ ꯅꯠꯇꯅ ꯃꯌꯥꯝ ꯑꯃ ꯃꯈꯜ ꯃꯌꯥꯝ ꯑꯃ ꯄꯨꯊꯣꯛꯇꯨꯅ ꯃꯌꯥꯝꯅ ꯇꯥꯕꯗ ꯅꯨꯡꯉꯥꯏꯕ ꯑꯍꯟ ꯂꯃꯟꯁꯤꯡꯅ ꯇꯥꯕ ꯌꯥꯕ ꯑꯉꯥꯡꯁꯤꯡꯅ ꯇꯥꯕ ꯌꯥꯕ ꯅꯍꯥ ꯑꯣꯏꯕꯁꯤꯡꯅ ꯇꯥꯕ ꯌꯥꯕ ꯃꯌꯥꯝ ꯑꯃ ꯇꯥꯅꯔꯦ ꯑꯗꯨꯗꯒꯤꯗꯤ ꯁꯛꯂꯤꯕ ꯀꯂꯥꯁꯤꯡ ꯑꯁꯤꯅ ꯃꯌꯥꯝꯕꯨꯁꯨ ꯄꯨꯛꯅꯤꯡ ꯊꯧꯒꯠꯄ ꯏꯁꯩ ꯃꯌꯥꯝ ꯑꯃ ꯑꯗꯨꯗꯗ ꯅꯠꯇꯅ ꯌꯥꯝꯅ ꯊꯧꯅꯥ ꯐꯍꯟꯕ ꯑꯋꯥꯗ ꯇꯦꯟꯊꯥ ꯇꯦꯡꯈꯣꯜ ꯃꯌꯥꯝ ꯑꯗꯨꯒꯤ ꯅꯨꯡꯉꯥꯏꯕ ꯍꯔꯥꯎꯕ ꯃꯌꯥꯝ ꯐꯣꯡꯗꯣꯛꯄ ꯏꯁꯩ ꯃꯌꯥꯝ ꯑꯃꯁꯨ ꯂꯩꯔꯦ ꯃꯗꯨꯗꯗ ꯅꯠꯇꯅ ꯉꯁꯤꯒꯤ ꯇꯥꯏꯕꯪꯄꯥꯟ ꯑꯁꯦ ꯏꯁꯩꯅ ꯅꯤꯟꯕ ꯃꯇꯝꯗꯇ ꯑꯋꯥꯕ ꯃꯌꯥꯝ ꯑꯃꯁꯦ ꯅꯨꯡꯉꯥꯏꯕ ꯋꯥꯈꯟꯗꯨ ꯑꯣꯟꯍꯟꯗꯨꯅ ꯍꯔꯥꯎ ꯅꯨꯡꯉꯥꯏꯅ ꯂꯩꯕꯁꯨ ꯐꯪꯍꯜꯂꯤ ꯑꯗꯨꯇ ꯅꯠꯇꯅ ꯉꯁꯤꯗꯤ ꯇꯥꯏꯕꯪꯄꯥꯟ ꯑꯁꯦ ꯏꯁꯩꯅ ꯅꯤꯟꯗꯨꯅ ꯑꯉꯥꯡꯗꯒꯤ ꯁꯥꯇ꯭ꯔꯥꯗꯒꯤ ꯃꯌꯥꯝ ꯑꯃ ꯄꯨꯛꯅꯤꯡ ꯊꯧꯒꯠꯍꯜꯂꯤ ꯑꯗꯨꯇ ꯅꯠꯇꯅ ꯑꯩꯈꯣꯏꯁꯦ ꯌꯥꯝꯅ ꯃꯄꯨꯡ ꯐꯥꯕ ꯃꯤꯑꯣꯏꯕ ꯑꯃꯁꯨ ꯑꯣꯏꯍꯜꯂꯤ ꯋꯥꯈꯜ ꯂꯩꯅꯥ ꯅꯥꯕ ꯀꯌꯥ ꯑꯃ ꯉꯁꯤꯗꯤ ꯅꯥꯍꯟꯗ꯭ꯔꯦ ꯐꯍꯟꯈ꯭ꯔꯦ ꯉꯁꯤꯗꯤ ꯏꯁꯩ ꯐꯖꯕ ꯀꯌꯥ ꯋꯥꯍꯩ ꯋꯇꯥ ꯐꯖꯕ ꯀꯌꯥ ꯑꯃ ꯇꯥꯗꯨꯅ ꯑꯗꯨꯇ ꯅꯠꯇꯅ ꯁꯥꯎꯅꯤꯡꯕ ꯀꯌꯥ ꯂꯩꯔꯁꯨ ꯏꯁꯩ ꯑꯣꯏꯅ ꯑꯣꯟꯊꯣꯛꯇꯨꯅ ꯍꯦꯟꯅ ꯃꯄꯨꯡ ꯐꯥꯍꯟꯕ ꯏꯁꯩ ꯑꯃꯃꯝꯁꯨ ꯑꯣꯏꯍꯜꯂꯤ ꯑꯗꯨꯇ ꯅꯠꯇꯅ ꯉꯁꯤꯗꯤ ꯁꯥꯇ꯭ꯔ ꯁꯥꯇ꯭ꯔꯤ ꯃꯌꯥꯝ ꯑꯁꯦ ꯏꯁꯩ ꯑꯣꯏꯅ ꯌꯥꯝꯅ ꯍꯣꯕꯤ ꯊꯝꯅꯗꯨꯅ ꯍꯦꯟꯅ ꯃꯄꯨꯡ ꯐꯥꯕ ꯂꯩꯕꯥꯛ ꯑꯃꯁꯨ ꯑꯣꯏꯍꯜꯂꯤ ꯃꯗꯨꯗꯗ ꯅꯠꯇꯅ ꯑꯣꯖꯥ ꯃꯌꯥꯝ ꯑꯃꯅꯁꯨ ꯑꯉꯥꯡꯁꯤꯡꯕꯨ ꯁ꯭ꯀꯨꯜꯗ ꯏꯁꯩ ꯇꯝꯕꯒꯤ ꯍꯥꯞꯀꯠꯇꯨꯅ ꯏꯁꯩ ꯃꯈꯜ ꯃꯊꯦꯜ ꯄꯥꯝꯖꯕ ꯃꯈꯜ ꯑꯗꯨ ꯈꯟꯗꯨꯅ ꯇꯝꯕ ꯐꯪꯕꯒꯤ ꯇꯟꯖꯥ ꯑꯁꯤꯁꯨ ꯄꯤꯍꯜꯂꯤ ꯃ꯭ꯌꯨꯖꯤꯛ ꯍꯥꯏꯕꯁꯦ ꯃꯤꯑꯣꯏꯕ ꯑꯩꯈꯣꯏ ꯄꯨꯛꯅꯤꯡ ꯋꯥꯈꯜ ꯌꯥꯝꯅ ꯁꯨꯝꯍꯠꯄ ꯉꯝꯕ ꯑꯗꯨꯛꯀꯤ ꯃꯇꯤꯛ ꯁꯛꯇꯤ ꯂꯩꯕ ꯄꯣꯠꯂꯝ ꯑꯃꯅꯤ ꯃ꯭ꯌꯨꯖꯤꯛ ꯌꯥꯎꯗ꯭ꯔꯒꯗꯤ ꯇꯥꯏꯕꯪꯄꯥꯟꯁꯦ ꯅꯨꯡꯁꯤꯕ ꯍꯥꯏꯕꯁꯦ ꯂꯩꯔꯝꯃꯣꯏ ꯑꯋꯥꯕꯒꯤ ꯑꯋꯥꯕ ꯉꯥꯇ ꯑꯣꯏꯔꯝꯒꯅꯤ ꯑꯗꯨꯕꯨ ꯉꯁꯤꯗꯤ ꯃ꯭ꯌꯨꯖꯤꯛ ꯑꯁꯤꯅ ꯑꯩꯈꯣꯏꯕꯨ ꯀꯟꯕꯤꯔꯦ ꯃ꯭ꯌꯨꯖꯤꯛ ꯑꯁꯤꯅ ꯑꯩꯈꯣꯏꯕꯨ ꯆꯥꯎꯈꯠꯍꯜꯂꯤ ꯍꯥꯏꯕꯗ ꯍꯥꯏꯃꯟꯕ ꯊꯣꯛꯂꯣꯏ ꯃ꯭ꯌꯨꯖꯤꯛꯇꯗ ꯅꯠꯇꯅ ꯃ꯭ꯌꯨꯖꯤꯛ ꯊꯥꯕ ꯃꯇꯝꯗ ꯏꯁꯥꯗ ꯖꯒꯣꯏ ꯁꯥꯅꯤꯡꯕ ꯄꯣꯛꯍꯜꯂꯤ ꯋꯥꯈꯜ ꯅꯨꯡꯉꯥꯏꯔꯕꯅꯤꯅ ꯈꯨꯠ ꯁꯥ ꯂꯦꯡꯕ ꯍꯧꯔꯛꯏ ꯂꯦꯡꯕ ꯍꯧꯔꯛꯑꯕꯅꯤꯅ ꯋꯥꯈꯟ ꯅꯨꯡꯉꯥꯏꯊꯣꯛꯏ ꯋꯥꯈꯟ ꯅꯨꯡꯉꯥꯏꯔꯕꯅꯤꯅ ꯄꯨꯟꯁꯤ ꯁꯥꯡꯗꯣꯛꯏ ꯄꯨꯟꯁꯤ ꯁꯥꯡꯗꯣꯛꯂꯕꯅꯤꯅ ꯍꯦꯟꯅ ꯅꯨꯡꯉꯥꯏꯅ ꯌꯥꯏꯐꯕ ꯄꯨꯟꯁꯤ ꯑꯃ ꯍꯤꯡꯗꯨꯅ ꯇꯥꯏꯕꯪꯄꯥꯟ ꯑꯁꯦ ꯁꯦꯝꯒꯠꯄꯗ ꯆꯥꯎꯈꯠꯍꯟꯕꯗ ꯌꯥꯝꯅ ꯃꯄꯨꯡ ꯐꯥꯍꯜꯂꯤ ꯍꯥꯏꯕꯁꯤꯁꯨ ꯍꯥꯏꯃꯟꯕ ꯊꯣꯛꯂꯣꯏ ꯑꯗꯨꯇ ꯅꯠꯇꯅ ꯉꯁꯤꯗꯤ ꯀꯂꯀꯥꯔꯁꯤꯡꯅꯁꯨ ꯃꯈꯣꯏꯒꯤ ꯐꯦꯜꯁꯤꯡꯕꯨ ꯗꯃꯛꯇ ꯄꯦꯟꯍꯟꯅꯅꯕ ꯏꯁꯩ ꯐꯖ ꯐꯖꯔꯕ ꯃꯈꯣꯏꯒꯤ ꯐꯦꯟꯁꯤꯡꯅ ꯏꯕꯤꯔꯛꯄ ꯏꯁꯩ ꯃꯌꯥꯝ ꯑꯃ ꯇꯥꯗꯨꯅ ꯁꯛꯇꯨꯅ ꯂꯦꯡꯗꯨꯅ ꯇꯥꯍꯟ ꯕꯤꯗꯨꯅ ꯀꯟꯁꯔꯠ ꯀꯌꯥ ꯑꯃ ꯄꯥꯡꯊꯣꯛꯂꯤ ꯇꯤꯛꯀꯦꯠ ꯀꯌꯥ ꯑꯃ ꯌꯣꯜꯂꯤ ꯇꯤꯛꯀꯦꯠꯁꯤꯡꯗꯨꯕꯨ ꯃꯌꯥꯝꯅ ꯂꯩꯗꯨꯅ ꯄꯥꯝꯖꯅ ꯇꯥꯅꯗꯨꯅ ꯋꯥꯈꯜ ꯅꯨꯡꯉꯥꯏꯊꯣꯛꯇꯨꯅ ꯑꯋꯥꯕ ꯇꯥꯏꯕꯪꯄꯥꯟꯕꯒꯤ ꯑꯋꯥꯕꯒꯤ ꯃꯇꯝ ꯑꯗꯨ ꯈꯤꯇꯪꯗ ꯑꯣꯏꯔꯕꯁꯨ ꯀꯥꯎꯊꯣꯛꯇꯨꯅ ꯌꯥꯝꯅ ꯅꯨꯡꯉꯥꯏꯕ ꯄꯨꯟꯁꯤ ꯑꯃ ꯑꯣꯏꯅ ꯂꯦꯟꯕ ꯐꯪꯍꯜꯂꯤ ꯀꯦꯟꯁꯔ ꯃꯌꯥꯝ ꯑꯃ ꯇ꯭ꯔꯤꯠ ꯇꯧꯕꯗ ꯌꯥꯝꯅ ꯃꯇꯦꯡ ꯄꯥꯡꯏ ꯏꯁꯩ ꯍꯥꯏꯕꯁꯤꯅ ꯑꯗꯨꯇ ꯅꯠꯇꯅ ꯑꯜꯖꯥꯏꯃꯔ ꯅꯥꯔꯕꯁꯤꯡꯁꯨ ꯌꯥꯝꯅ ꯃꯇꯦꯡ ꯄꯥꯡꯕꯤ ꯏꯁꯩ ꯑꯁꯤ ꯇꯥꯗꯨꯅ ꯃꯈꯣꯏꯒꯤ ꯃꯇꯝ ꯑꯗꯨꯗ ꯇꯥꯈꯤꯕ ꯏꯁꯩ ꯑꯗꯨ ꯍꯟꯖꯤꯟꯅ ꯇꯥꯕ ꯃꯇꯝꯗ ꯀꯥꯎꯊꯣꯛꯈꯤꯕ ꯃꯦꯃꯣꯔꯤ ꯑꯗꯨꯁꯨ ꯅꯤꯡꯁꯤꯡꯍꯟꯗꯨꯅ ꯍꯦꯟꯅ ꯃꯄꯨꯡ ꯐꯥꯕ ꯑꯅꯥꯕ ꯌꯦꯡꯕꯗ ꯂꯥꯌꯦꯡꯕꯗ ꯍꯤꯗꯥꯛ ꯄꯤꯕꯗ ꯏꯕꯗ ꯉꯝꯅꯅꯕꯒꯤ ꯂꯥꯏꯌꯦꯡꯕꯒꯤ ꯂꯝ ꯑꯃꯁꯨ ꯏꯁꯩ ꯑꯁꯤꯅ ꯃ꯭ꯌꯨꯖꯤꯛ ꯑꯁꯤꯅ ꯑꯣꯏꯍꯜꯂꯤ ꯍꯥꯏꯕꯗ ꯍꯥꯏꯃꯟꯕ ꯊꯣꯛꯂꯣꯏ ꯑꯗꯨꯗꯇ ꯅꯠꯇꯅ ꯉꯁꯤꯗꯤ ꯆꯥꯎꯈꯠꯂꯕꯅꯤꯅ ꯑꯩꯈꯣꯏꯒꯤ ꯚꯥꯔꯠꯀꯤ ꯏꯁꯩ ꯃꯌꯥꯝ ꯑꯃ ꯃꯅꯤꯄꯨꯔ ꯂꯩꯕꯥꯛ ꯑꯁꯤꯕꯨ ꯀꯥꯎꯈꯠꯅꯅꯕ ꯌꯥꯝꯅ ꯐꯖꯔꯕ ꯏꯁꯩ ꯃꯌꯥꯝ ꯑꯃ ꯂꯦꯡꯗꯨꯅ ꯍꯦꯟꯅ ꯃꯄꯨꯡ ꯐꯥꯕ ꯁꯪꯁꯥꯔ ꯑꯃ ꯑꯣꯏꯍꯜꯂꯤ ꯃꯁꯤꯕꯨ ꯊꯥꯒꯠꯄꯇꯕ ꯉꯝꯗꯦ ꯏꯁꯩ ꯀꯝꯄꯣꯖꯔ ꯃꯌꯥꯝ ꯗꯥꯏꯔꯦꯛꯇꯔ ꯃꯌꯥꯝꯁꯤꯡꯁꯤ ꯁꯤꯡꯒꯔ ꯃꯌꯥꯝ ꯂꯩꯔꯝꯕꯗꯒꯤ ꯉꯁꯤꯗꯤ ꯃꯄꯨꯡ ꯐꯥꯕ ꯈꯨꯅꯥꯏ ꯑꯃ ꯑꯣꯏꯔꯤꯕꯅꯤ